ꯌꯥꯏꯁꯅꯥ ꯀꯦꯞ ꯁꯔꯚꯤꯁ ꯑꯣꯏꯕꯤꯔꯕ꯭ꯔꯥ ꯅꯨꯃꯤꯗꯥꯡ ꯑꯊꯦꯡꯕꯩ ꯁꯔꯚꯤꯁ ꯂꯩꯕꯤꯀꯣ ꯑꯩꯅ ꯆꯠꯇꯣꯏꯁꯤ ꯏꯝꯐꯥꯜ ꯑꯦꯌꯥꯔꯄꯣꯔꯠꯇꯅꯦ ꯄꯨꯡ ꯇꯔꯥꯃꯊꯣꯏꯒꯤ ꯐ꯭ꯂꯥꯏꯠꯅꯦ ꯑꯗꯨ ꯄꯨꯡ ꯀꯌꯥꯃꯨꯛꯇ ꯌꯧ ꯌꯥꯅꯤ ꯑꯩꯁꯦ ꯁꯨꯃꯥꯏꯅ ꯁꯨꯃꯥꯏꯅ ꯇꯧꯔꯁꯦ ꯄꯨꯡ ꯃꯥꯄꯟ ꯃꯤꯅꯤꯠ ꯇꯔꯥꯃꯉꯥꯗ ꯑꯦꯌꯥꯔꯄꯣꯔꯠ ꯌꯧꯍꯜꯂꯁꯤ ꯑꯗꯨꯅ ꯀꯩꯅꯣ ꯇꯧꯕꯤꯔꯣ ꯄꯨꯡ ꯇꯔꯥ ꯃꯥꯄꯟ ꯇꯔꯦꯠ ꯃꯈꯥꯏ ꯑꯗꯨꯋꯥꯏꯗꯨꯗ ꯂꯥꯛꯄꯤꯔꯣ ꯑꯗꯨꯗꯤ ꯃꯃꯟꯅ ꯀꯌꯥ ꯀꯌꯥ ꯂꯩꯕ ꯑꯣ ꯑꯗꯨꯗꯤ ꯀꯩꯅꯣ ꯇꯧꯔꯁꯦ ꯑꯦꯁꯤ ꯌꯥꯎꯕꯗꯣ ꯑꯩ ꯄꯥꯝꯗꯦ ꯅꯨꯃꯤꯗꯥꯡꯅꯤꯅ ꯑꯦꯁꯤ ꯌꯥꯎꯗ꯭ꯔꯁꯨ ꯌꯥꯏ ꯑꯗꯨꯗꯤ ꯑꯩꯒ ꯂꯒꯦꯖ ꯑꯃꯅꯤ ꯈꯛꯇꯅꯦ ꯍꯣꯏ ꯑꯣꯇꯣ ꯑꯣꯏꯔꯁꯨ ꯑꯗꯨꯝ ꯌꯥꯅꯤ ꯑꯗꯨꯗꯤ ꯑꯩꯒꯤ ꯉꯥꯏꯐꯝꯁꯤ ꯀꯛꯆꯤꯡ ꯃꯣꯗꯦꯜ ꯁ꯭ꯀꯨꯜꯒꯤ ꯋꯦꯇꯤꯡ ꯁꯦꯠꯇꯨꯗ ꯉꯥꯏꯔꯝꯃꯒꯦꯅꯦ ꯑꯗꯨ ꯄꯨꯡ ꯇꯔꯦꯠꯃꯨꯛꯇ ꯌꯧꯔꯛ ꯌꯥꯗꯧꯔꯥ ꯐꯔꯦ ꯐꯔꯦ ꯄꯨꯡ ꯑꯗꯨꯋꯥꯏꯗ ꯌꯧꯔꯛꯑꯣꯀꯣ ꯄꯨꯡ ꯇꯔꯦꯠ ꯍꯥꯏꯅꯕ ꯃꯇꯝꯗꯨꯗ ꯆꯞ ꯆꯥꯅ ꯌꯧꯕꯤꯔꯛꯑꯣ ꯌꯥꯔꯦꯀꯣ